ꯕꯥꯔꯠꯀꯤ ꯆꯠꯊꯣꯛ ꯆꯠꯁꯤꯟ ꯃꯑꯣꯡ ꯑꯁꯤ ꯍꯥꯟꯅꯒꯤ ꯃꯍꯧꯁꯥꯒ ꯃꯥꯟꯅꯔꯤ ꯄꯥꯝꯕꯩ ꯑꯍꯨꯝꯗꯤ ꯂꯩ ꯃꯈꯣꯏꯒꯤ ꯑꯍꯥꯝꯕꯗ ꯔꯣꯠꯋꯦ ꯑꯅꯤꯁꯨꯕꯗ ꯋꯥꯇꯔꯋꯦ ꯑꯍꯨꯝꯁꯨꯕꯗ ꯏꯌꯔꯋꯦ ꯔꯣꯠꯋꯦ ꯍꯥꯏꯔꯒꯗꯤ ꯀꯥꯡꯐꯥꯟ ꯂꯝꯕꯤ ꯏꯁꯤꯡ ꯂꯝꯕꯤ ꯅꯣꯡꯊꯛ ꯂꯝꯕꯤ ꯑꯗꯨꯒ ꯃꯁꯤꯗ ꯈꯨꯗꯣꯡꯆꯥꯗꯕ ꯊꯦꯡꯅꯔꯤꯕꯁꯤ ꯑꯍꯥꯝꯕꯗ ꯑꯩꯈꯣꯏꯒꯤ ꯔꯣꯠꯋꯦ ꯑꯩꯈꯣꯏꯒꯤ ꯀꯪꯐꯥꯟ ꯂꯝꯕꯤ ꯑꯁꯤꯗ ꯂꯝꯕꯤ ꯐꯠꯇꯕꯅ ꯃꯔꯝ ꯑꯣꯏꯔꯒ ꯑꯩꯈꯣꯏꯒꯤ ꯆꯠꯊꯣꯛ ꯆꯠꯁꯤꯟꯗ ꯑꯄꯟꯕ ꯈꯔ ꯄꯤ ꯑꯗꯨꯒ ꯂꯝꯕꯤ ꯃꯁꯤꯡ ꯌꯥꯝꯅ ꯌꯥꯝꯗꯕ ꯑꯃꯁꯨꯡ ꯂꯝꯕꯤ ꯊꯣꯡ ꯁꯦꯝꯕꯗ ꯑꯅꯧꯕ ꯇꯦꯛꯅꯣꯂꯣꯖꯤ ꯁꯤꯖꯟꯅꯗꯕ ꯑꯁꯤꯅ ꯃꯔꯝ ꯑꯣꯏꯔꯒ ꯑꯩꯈꯣꯏ ꯃꯇꯝ ꯆꯪꯕ ꯑꯃꯁꯨꯡ ꯃꯌꯥꯝꯗ ꯑꯄꯟꯕ ꯄꯤ ꯑꯗꯨꯒ ꯃꯔꯨꯑꯣꯏꯅ ꯂꯝꯕꯤ ꯐꯠꯇꯕꯅ ꯃꯔꯝ ꯑꯣꯏꯗꯨꯅ ꯑꯦꯌꯥꯔ ꯄꯣꯂꯨꯁꯟ ꯀꯌꯥ ꯊꯣꯛꯇꯨꯅ ꯑꯩꯈꯣꯏꯒꯤ ꯄ꯭ꯔꯖꯥ ꯃꯌꯥꯝꯕꯨ ꯃꯈꯟ ꯃꯈꯥꯒꯤ ꯑꯅꯥꯕ ꯄꯤ ꯑꯗꯨꯒ ꯃꯁꯤꯁꯤꯡ ꯑꯁꯤꯕꯨ ꯀꯔꯝꯅ ꯐꯒꯠꯍꯟꯒꯦ ꯍꯥꯏꯔꯕꯗꯤ ꯑꯩꯈꯣꯏ ꯒꯣꯕꯔꯃꯦꯟꯅ ꯗꯦꯕꯂꯞ ꯀꯟꯇ꯭ꯔꯤꯁꯤꯡꯒꯤ ꯃꯇꯧ ꯇꯝꯗꯨꯅ ꯂꯦꯇꯦꯁ ꯇꯦꯛꯅꯣꯂꯣꯖꯤ ꯁꯤꯖꯤꯟꯅꯗꯨꯅ ꯏꯟꯐ꯭ꯔꯥꯁ꯭ꯔꯛꯇꯔ ꯁꯦꯝꯒꯠꯄ ꯃꯊꯧ ꯇꯥꯏ ꯍꯥꯏꯅ ꯈꯟꯖꯩ